ꯑꯩꯅ ꯍꯧꯖꯤꯛꯐꯥꯎꯕꯗ ꯊꯣꯡꯒꯦ ꯍꯥꯏꯅ ꯍꯣꯠꯅꯔꯤꯕ ꯃꯊꯦꯜ ꯑꯁꯤ ꯃꯩꯇꯩ ꯁꯔꯦꯡꯁꯤ ꯌꯥꯝꯅ ꯍꯥꯎꯅ ꯃꯍꯥꯎ ꯂꯩꯅ ꯊꯣꯡꯕꯗꯨ ꯑꯩ ꯌꯥꯝꯅ ꯄꯥꯝꯃꯤ ꯑꯩ ꯍꯣꯏ ꯊꯣꯡꯕꯕꯨꯗꯤ ꯊꯣꯡꯉꯤ ꯑꯗꯨꯕꯨ ꯌꯥꯝꯅ ꯍꯥꯎꯕ ꯃꯩꯇꯩ ꯁꯔꯦꯡꯒꯤ ꯃꯍꯥꯎ ꯑꯗꯨ ꯐꯪꯍꯟꯅꯤꯡꯉꯤ ꯑꯩꯅ ꯃꯁꯤꯒꯤ ꯁꯔꯦꯡꯁꯤ ꯊꯣꯡꯅꯤꯡꯕꯒꯤ ꯃꯔꯝꯗꯤ ꯑꯩꯅ ꯌꯨꯝꯗ ꯂꯩꯔꯤꯕ ꯑꯍꯟ ꯑꯩꯒꯤ ꯃꯔꯤ ꯃꯇꯥ ꯑꯩꯒꯤ ꯏꯆꯤꯜ ꯏꯅꯥꯎꯁꯤꯡ ꯑꯩꯒꯤ ꯌꯨꯝꯊꯪꯅꯕꯁꯤꯡꯗ ꯑꯩꯅ ꯊꯣꯡꯕ ꯁꯔꯦꯡꯁꯤ ꯍꯥꯎꯅ ꯊꯣꯡꯉꯒ ꯄꯤꯖꯔꯒ ꯑꯩꯅ ꯊꯣꯡꯕꯗꯨ ꯍꯥꯎꯋꯤ ꯍꯥꯏꯕꯗꯨ ꯍꯥꯏꯍꯟꯕꯗꯨ ꯄꯥꯝꯕꯒꯤꯗꯃꯛ ꯑꯩꯅ ꯁꯔꯦꯡ ꯊꯣꯡꯕꯁꯤ ꯍꯩꯅꯤꯡꯉꯤ